ꯍꯂꯣ ꯁꯤ ꯂꯝꯖꯤꯡꯕ ꯀꯦꯞ ꯁꯥꯔꯕꯤꯁ ꯑꯣꯏꯕꯤꯔꯕ꯭ꯔꯥ ꯑꯣ ꯑꯩꯁꯦ ꯅꯍꯥꯟ ꯌꯔꯄꯣꯔꯠꯇꯒꯤꯅ ꯌꯨꯝꯐꯥꯎꯕ ꯆꯠꯄꯗ ꯍꯥꯊꯨ ꯍꯥꯊꯨ ꯇꯧꯕꯗ ꯀꯦꯞ ꯃꯅꯨꯡꯗ ꯑꯩꯒꯤ ꯄꯔꯁ ꯑꯃ ꯇꯥꯍꯧꯔꯦꯕ ꯑꯥ ꯀꯦꯞꯇꯨꯒꯤ ꯅꯝꯕꯔ ꯐꯥꯏꯐ ꯊ꯭ꯔꯤ ꯊ꯭ꯔꯤ ꯋꯥꯟꯅ ꯂꯣꯏ ꯑꯣ ꯀꯦꯞ ꯗ꯭ꯔꯥꯏꯕꯔꯒ ꯋꯥꯔꯤ ꯁꯥꯟꯅꯔꯒ ꯑꯩꯒꯤ ꯕꯦꯛꯇꯨ ꯌꯨꯝꯐꯥꯎꯗ ꯊꯤꯟꯕꯤꯕ ꯌꯥꯒꯗ꯭ꯔꯥ ꯅꯠꯇ꯭ꯔꯒꯅ ꯑꯩ ꯑꯣꯐꯤꯁꯇ ꯂꯥꯛꯑꯒ ꯂꯧꯖꯔꯒꯦ